ꯑꯩꯈꯣꯏ ꯈꯨꯟꯗ ꯑꯦꯝꯕꯨꯂꯦꯟꯁ ꯂꯩꯇꯕꯒꯤ ꯌꯥꯝ ꯑꯋꯥꯕ ꯊꯦꯡꯅꯕꯅꯤ ꯀꯔꯤꯒꯤꯔ ꯍꯥꯏꯔꯒ ꯃꯤ ꯑꯃ ꯅꯥꯔꯦ ꯍꯥꯏꯅ ꯌꯥꯝ ꯁꯦꯔꯦꯁ ꯂꯩꯔꯁꯨ ꯈꯨꯟꯗꯅꯤꯅ ꯑꯦꯝꯕꯨꯂꯦꯟꯁ ꯂꯩꯇꯕꯅꯤꯅ ꯊꯨꯅ ꯃꯇꯝ ꯑꯊꯨꯕꯗ ꯆꯠꯄ ꯉꯝꯗꯕꯅꯤ ꯑꯗꯨꯒꯤ ꯑꯦꯝꯕꯨꯂꯦꯟꯁ ꯂꯩꯇꯕ ꯍꯥꯏꯕꯁꯤꯗꯤ ꯈꯨꯟꯒꯤꯗꯃꯛ ꯌꯥꯝ ꯑꯋꯥꯕ ꯑꯃꯅꯤ ꯍꯥꯏꯅ ꯈꯜꯂꯦ ꯑꯗꯨꯕꯨ ꯑꯗꯨꯒ

ꯑꯦꯝꯕꯨꯂꯦꯟꯁ ꯂꯩꯇꯕꯒꯤ ꯑꯅꯥ ꯁꯤꯕꯁꯨ ꯑꯗꯨꯝ ꯊꯦꯡꯅꯩꯌꯦ ꯑꯦꯝꯕꯨꯂꯦꯟꯁ ꯂꯩꯔꯝꯂꯗꯤ ꯊꯨꯅ ꯍꯣꯁꯄꯤꯇꯥꯜꯗ ꯆꯠꯂꯒ ꯃꯥꯒꯤ ꯇ꯭ꯔꯤꯠꯃꯦꯟꯁꯦ ꯊꯨꯅ ꯇꯧꯕ ꯌꯥꯕꯅꯤ ꯑꯗꯨꯕꯨ ꯑꯦꯝꯕꯨꯂꯦꯟꯁ ꯂꯩꯇꯕꯒꯤ ꯃꯥꯒꯤ ꯑꯅꯥꯕ ꯍꯥꯏꯕꯁꯦ ꯌꯥꯝ ꯍꯦꯟꯖꯤꯜꯂꯈ꯭ꯔꯒ ꯃꯥꯁꯦ ꯑꯗꯨꯝ ꯁꯤꯕ ꯍꯥꯏꯕꯁꯦ ꯊꯣꯛꯑꯦ ꯑꯗꯨꯒꯤ ꯈꯨꯟ ꯑꯩꯈꯣꯏ ꯈꯨꯟꯒꯤ ꯃꯤꯁꯤꯡꯁꯦ ꯑꯦꯝꯕꯨꯂꯦꯟꯁ ꯂꯩꯇꯕꯁꯦ ꯌꯥꯝ ꯋꯥꯏꯌꯦ ꯍꯥꯏꯅ ꯍꯥꯏꯖꯅꯤꯡꯉꯤ